ꯑꯩꯈꯣꯏ ꯏꯁꯄꯣꯔꯠꯇ ꯗꯣꯞꯄꯤꯡ ꯁꯤꯖꯤꯟꯅꯕ ꯑꯃꯁꯨꯡ ꯍꯦꯟꯅ ꯀꯟꯅꯉꯥꯏꯒꯤ ꯁꯤꯖꯤꯟꯅꯕ ꯍꯥꯏꯕꯁꯦ ꯍꯛꯆꯥꯡꯗ ꯌꯥꯝꯅ ꯁꯣꯛꯏ ꯍꯥꯏꯕꯒꯤ ꯁꯛꯇꯝ ꯇꯥꯛꯄꯁꯦ ꯑꯗꯨꯒꯤ ꯃꯇꯤꯛꯁꯦ ꯆꯠꯊꯩ ꯀꯃꯥꯏꯅ ꯇꯥꯛꯑꯦ ꯍꯥꯏꯕꯗ ꯑꯍꯥꯟꯕꯗ ꯐ꯭ꯔꯣꯝ ꯏꯖꯨꯀꯦꯁꯟꯗꯒꯤ ꯍꯧꯅ ꯑꯐꯠꯇꯕ ꯆꯤꯟꯖꯥꯛ ꯆꯥꯒꯅꯨ ꯑꯃꯁꯨꯡ ꯑꯐꯕ ꯆꯤꯟꯖꯥꯛ ꯆꯥꯎ ꯍꯥꯏꯕꯅꯆꯤꯡꯕ ꯁꯤꯁꯤ ꯄꯤꯛꯂꯤꯉꯩꯗꯒꯤ ꯇꯝꯕꯤꯔꯛꯈ꯭ꯔꯕ ꯉꯥꯛꯇꯅꯤ ꯑꯗꯨꯕꯨ ꯑꯦ ꯅꯪꯅ ꯏꯁꯄꯣꯔꯠꯇꯒꯤ ꯍꯦꯟꯅ ꯆꯠꯂꯛꯄ ꯀꯥꯟꯗ ꯍꯧꯗ꯭ꯔꯤꯉꯩꯗ ꯑꯁꯤꯅꯆꯤꯡꯕ ꯅꯪꯅ ꯁꯤ ꯇꯧꯔꯗꯤ ꯍꯦꯟꯅ ꯐꯒꯅꯤ ꯍꯥꯏꯕ ꯑꯦꯋ꯭ꯌꯔꯅꯦꯁ ꯀꯌꯥꯃꯨꯛꯁꯨ ꯇꯧꯔꯛꯏ ꯏꯁꯄꯣꯔꯠ ꯗꯤꯄꯥꯔꯠꯃꯦꯟꯗꯒꯤ ꯑꯃꯁꯨꯡ ꯏꯁꯄꯣꯔꯠ ꯇꯆꯤꯡꯕ ꯑꯁꯤꯒꯨꯝꯕ ꯏꯖꯨꯀꯦꯁꯟ ꯅꯆꯤꯡꯕꯁꯨ ꯏꯖꯨꯀꯦꯁꯟꯒꯤ ꯏꯟꯁꯇꯤꯇ꯭ꯌꯨꯁꯟꯗꯁꯨ ꯑꯁꯨꯛꯀꯤ ꯃꯇꯤꯛ ꯂꯦꯁꯟ ꯑꯃ ꯑꯣꯏꯅ ꯇꯝꯕꯤ ꯃꯔꯝꯗꯤ ꯑꯁꯤꯅ ꯍꯛꯆꯥꯡꯗ ꯀꯣꯟꯅ ꯍꯦꯟꯅ ꯐꯍꯜꯂꯣꯏ ꯍꯥꯏꯕꯒꯤ